ꯍꯧꯈꯤꯕ ꯆꯍꯤ ꯈꯔ ꯑꯁꯤꯗ ꯏꯟꯇꯔꯇꯦꯟꯃꯦꯟ ꯑꯁꯤꯗ ꯑꯍꯣꯡꯕ ꯌꯥꯝꯅ ꯂꯥꯛꯑꯦ ꯊꯥꯏꯅꯒꯤ ꯃꯇꯝꯗꯗꯤ ꯑꯩꯈꯣꯏꯅ ꯄꯨꯟꯅ ꯑꯩꯈꯣꯏ ꯄꯨꯟꯅ ꯄꯨꯟꯁꯤꯟꯗꯨꯅ ꯏꯁꯩ ꯅꯣꯡꯃꯥꯏ ꯇꯧꯗꯨꯅ ꯖꯒꯣꯏ ꯁꯥꯅꯔꯝꯏ ꯑꯗꯨꯒ ꯔꯦꯗꯤꯌꯣꯗ ꯏꯁꯩ ꯇꯥꯅꯔꯝꯃꯤ ꯂꯤꯂꯥ ꯇꯥꯅꯔꯝꯏ ꯑꯗꯨ ꯅꯣꯛꯐꯗꯦ ꯀꯔꯤ ꯀꯔꯥ ꯃꯌꯥꯝ ꯑꯁꯤ ꯍꯔꯥꯎ ꯃꯌꯥꯝ ꯑꯁꯤ ꯑꯩꯈꯣꯏꯅ ꯔꯦꯗꯤꯌꯣꯗ ꯇꯥꯔꯝꯃꯤ ꯃꯁꯛꯇꯤ ꯎꯕ ꯐꯪꯂꯝꯗꯦ ꯑꯗꯨꯕꯨ ꯃꯇꯝ ꯈꯔꯒꯤ ꯃꯇꯨꯡꯗ ꯇꯦꯂꯤꯕꯤꯖꯟ ꯊꯣꯂꯛꯇꯨꯅ ꯑꯩꯈꯣꯏꯅ ꯁꯛꯏꯕ ꯏꯁꯩ ꯁꯥꯔꯤꯕ ꯖꯒꯣꯏ ꯑꯃꯗꯤ ꯂꯤꯂꯥ ꯏꯁꯩ ꯅꯣꯡꯃꯥꯏ ꯄꯨꯝꯅꯃꯛ ꯑꯩꯈꯣꯏꯅ ꯃꯤꯠꯅ ꯎꯕ ꯐꯪꯗꯨꯅ ꯌꯥꯝꯅ ꯅꯨꯡꯉꯥꯏꯅ ꯂꯩꯔꯝꯃꯤ ꯃꯗꯨꯒꯤ ꯃꯇꯨꯡꯗ ꯍꯧꯖꯤꯛꯀꯤ ꯃꯇꯝ ꯑꯁꯤꯗ ꯀꯝꯄꯨꯇꯔꯒꯤ ꯖꯨꯒ ꯂꯥꯛꯇꯨꯅ ꯈꯨꯗꯤꯡꯃꯛ ꯑꯁꯤꯕꯨ ꯂꯥꯏꯊꯣꯛꯍꯟꯕ ꯍꯦꯜꯂꯛꯑꯦ ꯍꯧꯖꯤꯛꯇꯤ ꯀꯝꯄꯨꯇꯔꯒꯤ ꯃꯇꯝ ꯖꯨꯒꯁꯨ ꯑꯣꯏꯔꯛꯑꯦ ꯑꯗꯨꯒ ꯁ꯭ꯃꯥꯔꯠꯐꯣꯟ ꯊꯣꯛꯂꯛꯄꯗꯒꯤ ꯑꯩꯈꯣꯏꯅ ꯐꯝꯅ ꯐꯝꯅ ꯇꯨꯝꯅ ꯇꯨꯝꯅ ꯍꯤꯞꯅ ꯍꯤꯞꯅ ꯆꯠꯅ ꯆꯠꯅ ꯑꯩꯈꯣꯏꯅ ꯌꯦꯡꯅꯤꯡꯉꯤꯕ ꯏꯁꯩ ꯇꯥꯅꯤꯡꯉꯤꯕ ꯌꯦꯡꯅꯤꯡꯉꯤꯕ ꯇꯥꯅꯤꯡꯂꯤꯕ ꯏꯁꯩ ꯌꯦꯡꯅꯤꯡꯂꯤꯕ ꯂꯤꯂꯥ ꯌꯦꯡꯅꯤꯡꯂꯤꯕ ꯐꯤꯂꯝ ꯌꯦꯡꯅꯤꯡꯂꯤꯕ ꯈꯨꯗꯤꯡꯃꯛ ꯑꯁꯦ ꯑꯩꯈꯣꯏꯅ ꯑꯩꯈꯣꯏꯅ ꯈꯨꯠꯅ ꯄꯥꯏꯅ ꯄꯥꯏꯅ ꯌꯦꯡꯕ ꯉꯝꯂꯦ ꯇꯥꯕ ꯉꯝꯂꯦ ꯃꯗꯨꯗꯒꯤ ꯍꯦꯟꯗꯣꯛꯇꯨꯅ ꯑꯩꯈꯣꯏꯅ ꯈꯪꯅꯤꯡꯕ ꯀꯔꯤꯒꯨꯝꯕ ꯈꯪꯅꯤꯡꯕ ꯈꯨꯗꯤꯡꯃꯛ ꯑꯩꯈꯣꯏꯅ ꯒꯨꯒꯜꯗꯒꯤ ꯆꯪꯗꯨꯅ ꯑꯩꯈꯣꯏꯅ ꯑꯩꯈꯣꯏꯅ ꯈꯪꯅꯤꯡꯂꯤꯕ ꯇꯝꯅꯤꯡꯂꯤꯕ ꯈꯨꯗꯤꯡꯃꯛ ꯇꯝꯕ ꯉꯝꯕꯒꯤ ꯈꯨꯗꯣꯡ ꯆꯥꯕꯁꯨ ꯍꯧꯖꯤꯛꯇꯤ ꯌꯥꯝꯅ ꯂꯩꯔꯦ ꯑꯗꯨꯅ ꯏꯟꯇꯔꯇꯦꯟꯃꯦꯟꯒꯤ ꯂꯝ ꯑꯁꯤꯗ ꯍꯧꯖꯤꯛꯇꯤ ꯌꯥꯝꯅ ꯈꯨꯃꯥꯡ ꯆꯥꯎꯁꯤꯜꯂꯦ ꯍꯥꯏꯕ ꯇꯥꯔꯦ ꯑꯗꯨꯅ ꯈꯨꯃꯥꯡ ꯆꯥꯎꯁꯤꯜꯂꯛꯄ ꯑꯁꯤ ꯌꯥꯝꯅ ꯐꯩ ꯍꯥꯏꯅ ꯑꯩꯅ ꯈꯟꯖꯩ